ꯂꯧꯎ ꯁꯤꯡꯎꯗ ꯑꯩꯅ ꯈ꯭ꯋꯥꯏꯗꯒꯤ ꯄꯥꯝꯖꯕ ꯁꯔꯨꯛ ꯑꯁꯤ ꯂꯣꯛꯄ ꯃꯇꯝꯁꯤꯅꯤ ꯑꯦꯅꯤ ꯀ꯭ꯔꯣꯞ ꯑꯣꯏꯁꯅꯨ ꯂꯧ ꯑꯁꯤ ꯂꯣꯛꯄ ꯃꯇꯝꯁꯤ ꯁꯤꯅꯤ ꯑꯩꯅ ꯈ꯭ꯋꯥꯏꯗꯒꯤ ꯄꯥꯝꯖꯕ ꯃꯇꯝꯅꯤ ꯍꯥꯏꯗꯤ ꯁꯤꯒꯤ ꯑꯩꯅ ꯑꯩꯅ ꯋꯥꯅ ꯍꯣꯠꯅꯖꯔꯨꯕꯒꯤ ꯃꯍꯩꯗꯣ ꯃꯥꯅ ꯃꯍꯩ ꯃꯔꯣꯡ ꯆꯨꯝꯅ ꯄꯥꯜꯂꯛꯑꯒ ꯃꯗꯨ ꯂꯣꯛꯄꯗ ꯑꯩ ꯑꯗꯨꯗ ꯐꯪꯕ ꯅꯨꯡꯉꯥꯏꯕꯗꯨꯅꯦ ꯑꯩꯅ ꯈ꯭ꯋꯥꯏ ꯅꯨꯡꯉꯥꯏꯖꯕꯁꯦ ꯑꯩꯅ ꯈ꯭ꯋꯥꯏꯗꯒꯤ ꯅꯨꯡꯉꯥꯏꯕ ꯐꯥꯎꯕꯁꯦ ꯑꯩꯅ ꯀꯟꯅ ꯍꯣꯠꯅꯔꯤꯉꯩ ꯇꯥꯏꯃꯤꯡꯗ ꯃꯇꯝ ꯆꯥꯅ ꯆꯥꯅ ꯑꯩꯈꯣꯏꯒꯤ ꯃꯥꯒꯤ ꯗꯔꯀꯥꯔ ꯂꯩꯕ ꯍꯥꯔ ꯄꯤꯕꯤꯕ ꯇꯤꯜꯍꯥꯠ ꯍꯤꯗꯥꯛ ꯍꯥꯞꯄꯤꯕ ꯐ꯭ꯔꯇꯤꯂꯥꯏꯖꯔ ꯄꯤꯕꯤꯕ ꯄꯦꯁꯇꯤꯁꯥꯏꯠ ꯏꯟꯁꯦꯛꯇꯤꯁꯥꯏꯠ ꯆꯥꯏꯕꯤꯕ ꯑꯗꯨꯝ ꯃꯣꯏꯒꯤ ꯄꯥꯝꯕꯤꯗꯨꯅ ꯗꯔꯀꯥꯔ ꯂꯩꯕ ꯃꯇꯝꯗꯨꯗ ꯃꯥꯅ ꯗꯔꯀꯥꯔ ꯂꯩꯔꯤꯗꯣ ꯀꯔꯤꯅꯣ ꯃꯌꯦꯛ ꯁꯦꯡꯅ ꯈꯪꯅ ꯈꯪꯅ ꯃꯇꯝ ꯆꯥꯅ ꯆꯥꯅ ꯑꯩꯅ ꯄꯤꯕ ꯉꯝꯕꯗꯣ ꯑꯗꯨꯅꯤ ꯑꯩꯅ ꯈ꯭ꯋꯥꯏꯗꯒꯤ ꯅꯨꯡꯉꯥꯏꯕ ꯐꯥꯎꯖꯕꯁꯦ